ꯂꯝ ꯀꯣꯏꯕꯁꯤꯡꯅ ꯁꯤꯖꯟꯅꯕ ꯌꯥꯕ ꯅꯠꯇ꯭ꯔꯒ ꯃꯤꯌꯥꯝꯅ ꯃꯍꯧꯁꯥꯅ ꯁꯤꯖꯤꯟꯅꯕ ꯌꯥꯕ ꯇ꯭ꯔꯥꯟꯁꯄ꯭ꯣꯔꯠꯀꯤ ꯈꯨꯗꯣꯡꯆꯥꯕ ꯂꯩ ꯑꯗꯨꯗꯤ ꯈꯨꯗꯝ ꯑꯣꯏꯅ ꯍꯥꯏꯔꯕꯗ ꯔꯣꯠ ꯇ꯭ꯔꯥꯟꯁꯄ꯭ꯣꯔꯠꯇ ꯍꯦꯟꯅ ꯈꯨꯗꯣꯡꯆꯥꯕꯗꯤ ꯀꯥꯔ ꯀꯥꯔ ꯍꯥꯏꯔꯤꯕ ꯀꯥꯔ ꯑꯁꯤ ꯇꯣꯡꯉꯒ ꯆꯠꯄ ꯃꯇꯝꯗ ꯑꯩꯈꯣꯏꯅ ꯑꯄꯤꯛꯄ ꯃꯈꯜꯒꯤ ꯑꯣꯏꯕꯅ ꯃꯔꯝ ꯑꯣꯏꯗꯨꯅ ꯃꯈꯣꯏꯗꯤ ꯌꯧꯅꯤꯡꯅꯕ ꯃꯐꯝ ꯌꯧꯕ ꯑꯃꯗꯤ ꯑꯈꯨꯕ ꯂꯝꯕꯦꯟ ꯑꯄꯤꯛꯄ ꯆꯪꯕ ꯌꯥꯕ ꯑꯃꯗꯤ ꯄꯣꯠ ꯑꯃ ꯂꯩꯒꯦ ꯍꯥꯏꯕꯁꯨ ꯀꯩꯊꯦꯜ ꯃꯆꯤꯟ ꯑꯃꯗ ꯍꯦꯛꯇꯃꯛ ꯈꯥꯝꯕ ꯌꯥꯕ ꯍꯥꯏꯔꯤꯕ ꯃꯈꯜꯒꯤ ꯀꯥꯔ ꯑꯁꯤꯅ ꯆꯠꯄꯗ ꯈꯨꯗꯣꯡ ꯌꯥꯝꯅ ꯆꯥꯍꯜꯂꯤ ꯑꯃꯗꯤ ꯇꯣꯡꯕꯗꯁꯨ ꯌꯥꯝꯅ ꯅꯨꯡꯉꯥꯏꯕ ꯑꯃꯗꯤ ꯅꯨꯡꯁꯤꯠ ꯅꯨꯡꯁꯥꯅꯆꯤꯡꯕ ꯑꯦꯁꯤꯒꯤ ꯈꯨꯗꯣꯡꯆꯥꯕꯁꯨ ꯂꯩꯍꯜꯂꯤ ꯀꯥꯔ ꯅꯠꯇꯕ ꯚꯦꯟ ꯑꯣꯇꯣ ꯔꯤꯁꯣ ꯑꯗꯒꯤ ꯕꯁ ꯑꯁꯤꯅꯆꯤꯡꯕ ꯀꯌꯥ ꯑꯃꯁꯨ ꯂꯩ ꯍꯥꯏꯔꯤꯕꯁꯤꯡ ꯑꯁꯤ ꯇꯣꯡꯗꯨꯅ ꯆꯠꯂꯒ ꯑꯩꯈꯣꯏꯅ ꯃꯐꯝ ꯐꯖ ꯐꯖꯔꯕ ꯃꯐꯝ ꯀꯌꯥ ꯑꯃꯗ ꯆꯠꯄ ꯌꯥꯏ ꯑꯃꯗꯤ ꯑꯩꯈꯣꯏꯒꯤ ꯑꯔꯥꯞꯄ ꯃꯐꯝ ꯀꯌꯥꯗ ꯆꯠꯄ ꯇꯥꯔꯒꯗꯤ ꯑꯩꯈꯣꯏ ꯑꯦꯔꯣꯄ꯭ꯔꯦꯟ ꯑꯗꯒꯤ ꯕꯁ ꯀꯌꯥꯅ ꯌꯧꯅꯤꯡꯕ ꯃꯐꯝ ꯌꯧꯕ ꯉꯝꯍꯜꯂꯤ ꯕꯁꯅ ꯑꯩꯈꯣꯏꯅ ꯃꯤ ꯃꯌꯥꯝ ꯑꯃ ꯇꯣꯡꯕ ꯌꯥꯏ ꯑꯗꯨꯒ ꯀꯥꯔꯒꯨꯝꯕ ꯑꯣꯇꯣ ꯔꯤꯛꯁꯣꯒꯨꯝꯕꯗꯤ ꯃꯤ ꯌꯥꯝꯅ ꯆꯟꯗꯦ ꯑꯗꯨꯅ ꯃꯁꯥꯒꯤ ꯁꯦꯟꯊꯣꯛ ꯂꯝꯕꯤ ꯂꯩꯖꯗꯕ ꯃꯃꯜ ꯌꯥꯝꯂꯕ ꯆꯠꯄꯗ ꯇ꯭ꯔꯥꯟꯁꯄ꯭ꯣꯔꯠꯀꯤ ꯃꯃꯜ ꯌꯥꯝꯅ ꯂꯧꯕ ꯄꯣꯠꯁꯤꯡꯕꯨꯗꯤ ꯄꯨꯕꯗ ꯈꯨꯗꯣꯡ ꯆꯥꯗꯕ ꯁꯤꯅ ꯃꯔꯝ ꯑꯣꯏꯔꯒ ꯑꯣꯇꯣ ꯔꯤꯛꯁꯣꯗ ꯁꯦꯟꯒꯤ ꯈꯨꯗꯣꯡ ꯆꯥꯗꯕ ꯂꯩꯕꯁꯤꯡꯅ ꯃꯐꯝ ꯑꯃꯗ ꯀꯣꯏꯕ ꯆꯠꯄꯁꯨ ꯌꯥꯎꯏ